ꯇ꯭ꯌꯨꯕ ꯋꯦꯜ ꯑꯁꯤ ꯑꯩꯈꯣꯏꯅ ꯀꯔꯤ ꯍꯥꯏꯅꯤ ꯇ꯭ꯌꯨꯕ ꯋꯦꯜ ꯍꯥꯏꯕꯁꯤ ꯑꯩꯈꯣꯏ ꯂꯩꯕꯥꯛꯇꯒꯤ ꯍꯨꯠꯂꯒ ꯂꯩꯕꯥꯛ ꯃꯅꯨꯡꯗꯒꯤ ꯏꯁꯤꯡ ꯆꯤꯡꯈꯠꯂꯛꯄ ꯑꯗꯨꯅꯦ ꯍꯦꯜ ꯄꯝ ꯁꯝꯅ ꯍꯥꯏꯔꯕꯗ ꯑꯗꯨꯝ ꯍꯦꯜ ꯄꯝ ꯍꯥꯏꯅꯔꯦ ꯑꯗꯨꯗ ꯍꯦꯜ ꯄꯝ ꯂꯩꯕꯁꯦ ꯌꯥꯝ ꯀꯥꯟꯅꯩ ꯑꯗꯨꯛꯀꯤ ꯃꯇꯤꯛ ꯀꯥꯟꯅꯩ ꯍꯦꯜ ꯄꯝ ꯍꯥꯏꯕꯗꯤ ꯍꯧꯖꯤꯛ ꯁꯝꯃꯔꯒꯤ ꯃꯇꯝꯗ ꯀꯥꯂꯦꯟꯒꯤ ꯃꯇꯝꯗ ꯑꯩꯈꯣꯏꯅ ꯍꯦꯜ ꯄꯝ ꯑꯁꯤ ꯂꯩꯕꯅ ꯍꯦꯜ ꯄꯝꯁꯤꯅ ꯈꯖꯤꯛꯇꯪ ꯍꯧꯖꯤꯛ ꯀꯥꯂꯦꯟ ꯂꯥꯛꯄꯅ ꯑꯁ ꯑꯩꯈꯣꯏ ꯏꯁꯤꯡ ꯀꯪꯕ ꯄꯨꯈ꯭ꯔꯤ ꯀꯪꯂꯛꯄ ꯇꯨꯔꯦꯜ ꯏꯁꯤꯡ ꯂꯩꯔꯛꯇꯕ ꯑꯗꯒꯤ ꯇꯣꯇꯤ ꯏꯁꯤꯡ ꯐꯪꯂꯛꯇꯕ ꯑꯗꯨꯒꯨꯝꯕ ꯃꯌꯥꯝꯁꯦ ꯂꯥꯛꯄꯗ ꯑꯩꯈꯣꯏ ꯍꯦꯜ ꯄꯝ ꯂꯩꯍꯧꯕꯅ ꯑꯩꯈꯣꯏꯒꯤ ꯂꯩꯀꯥꯏ ꯈꯨꯡꯒꯪꯁꯤꯗ ꯀꯥꯟꯅꯕ ꯄꯤ ꯑꯗ ꯑꯃꯔꯣꯝꯗ ꯑꯃꯨꯛꯀ ꯄꯨꯈ꯭ꯔꯤ ꯂꯩꯔꯕꯁꯨ ꯄꯨꯈ꯭ꯔꯤꯗ ꯉꯥꯅꯨ ꯌꯦꯟ ꯇꯥꯁꯤꯟꯕ ꯊꯛꯄꯗ ꯍꯪꯒꯣꯏꯕ ꯅꯨꯡꯉꯥꯏꯇꯕ ꯂꯨꯅ ꯅꯥꯟꯅ ꯊꯝꯗꯕꯅ ꯑꯌꯥꯝꯕ ꯍꯧꯖꯤꯛꯇꯤ ꯑꯣꯏꯅꯔꯦ ꯑꯗꯒꯤ ꯇꯨꯔꯦꯜꯗ ꯏꯁꯤꯡ ꯂꯩꯔꯒꯁꯨ ꯇꯨꯔꯦꯜꯒꯤ ꯏꯁꯤꯡ ꯌꯥꯝꯅ ꯃꯣꯠꯄ ꯕꯣꯇꯜ ꯊꯥꯗꯕ ꯑꯗꯨꯗꯒꯤ ꯇꯨꯔꯦꯜ ꯃꯄꯥꯟꯗ ꯑꯃꯣꯠꯄ ꯌꯥꯝꯅ ꯊꯥꯗꯕ ꯑꯗꯨꯅ ꯃꯔꯝ ꯑꯣꯏꯔꯒ ꯇꯨꯔꯦꯜꯒꯤ ꯏꯁꯤꯡꯁꯤ ꯑꯗꯨꯛꯀꯤ ꯃꯇꯤꯛ ꯃꯣꯠꯂꯦ ꯑꯗꯨꯅ ꯏꯁꯤꯡ ꯑꯁꯤ ꯑꯩꯈꯣꯏꯅ ꯁꯤꯖꯤꯟꯅꯕ ꯃꯔꯨ ꯑꯣꯏꯅ ꯊꯛꯅꯕ ꯏꯁꯤꯡ ꯊꯛꯅꯕ ꯏꯁꯤꯡꯁꯤ ꯐꯪꯂꯛꯇꯕ ꯊꯛꯅꯕ ꯏꯁꯤꯡ ꯋꯥꯔꯛꯄ ꯏꯁꯤꯡꯅ ꯑꯩꯈꯣꯏꯒꯤ ꯊꯋꯥꯏꯅꯤ ꯏꯁꯤꯡ ꯌꯥꯎꯗꯅ ꯑꯩꯈꯣꯏ ꯍꯤꯡꯕ ꯉꯝꯗꯦ ꯁꯥ ꯁꯟ ꯉꯥꯅꯨ ꯌꯦꯟꯁꯨ ꯀꯥꯂꯦꯟꯒꯤ ꯁꯥꯕ ꯃꯇꯝꯗꯗꯤ ꯏꯁꯤꯡ ꯍꯥꯏꯕꯁꯤ ꯃꯈꯣꯏꯁꯨ ꯑꯗꯨꯝ ꯗꯔꯀꯥꯔ ꯑꯣꯏ ꯑꯗꯨꯅ ꯄꯨꯈ꯭ꯔꯤꯗ ꯇꯨꯔꯦꯜꯗ ꯀꯨꯝꯃꯒ ꯑꯗꯨꯝ ꯃꯈꯣꯏꯒꯤꯁꯨ ꯁꯤꯖꯤꯟꯅꯩ ꯊꯛꯏ ꯆꯣꯡꯊꯩ ꯍꯦꯛꯇ ꯑꯗꯨꯅ ꯄꯨꯈ꯭ꯔꯤ ꯇꯨꯔꯦꯜꯒꯤ ꯏꯁꯤꯡꯁꯦ ꯊꯛꯄꯗ ꯍꯪꯒꯣꯏꯅꯔꯛꯄ ꯂꯩꯅꯥ ꯄꯣꯛꯂꯛꯄ ꯁꯤꯒꯨꯝꯕꯗꯒꯤ ꯑꯩꯈꯣꯏꯒꯤ ꯇ꯭ꯌꯨꯕ ꯋꯦꯜꯁꯤ ꯑꯩꯈꯣꯏꯒꯤ ꯍꯦꯜ ꯄꯝꯁꯤ ꯍꯨꯠꯂꯒ ꯑꯩꯈꯣꯏꯅ ꯑꯔꯨꯕ ꯏꯁꯤꯡ ꯃꯅꯨꯡ ꯂꯨꯅ ꯍꯨꯠꯂꯒ ꯑꯔꯨꯕ ꯏꯁꯤꯡꯁꯦ ꯑꯩꯈꯣꯏ ꯃꯤꯌꯥꯝꯗ ꯐꯪꯍꯟꯕ ꯍꯥꯏꯗꯤ ꯑꯩꯈꯣꯏ ꯈꯨꯡꯒꯪ ꯂꯩꯀꯥꯏ ꯁꯤꯗ ꯄꯨꯟꯅ ꯐꯪꯉꯒ ꯊꯛꯃꯤꯟꯅꯕ ꯁꯤꯒꯤ ꯀꯌꯥꯝꯅ ꯍꯥꯏꯗꯤ ꯇ꯭ꯌꯨꯕ ꯋꯦꯜ ꯂꯩꯕꯒꯤ ꯀꯥꯟꯅꯕ ꯁꯤ ꯌꯥꯝ ꯀꯥꯟꯅꯩ ꯑꯗꯨꯗꯒꯤ ꯐꯤ ꯁꯨꯕ ꯐꯤ ꯑꯉꯧꯕꯇ ꯁꯨꯔꯁꯨ ꯑꯉꯧꯕ ꯐꯤꯗꯤ ꯑꯩꯈꯣꯏ ꯄꯨꯈ꯭ꯔꯤꯒꯤ ꯏꯁꯤꯡꯁꯤ ꯂꯨꯔꯁꯨ ꯑꯩꯈꯣꯏ ꯍꯦꯛ ꯉꯥꯅꯨ ꯌꯦꯟ ꯁꯥ ꯇꯥꯁꯤꯟꯕ ꯌꯥꯎꯔꯗꯤ ꯅꯨꯡꯉꯥꯏꯇꯕꯒꯤ ꯁꯨꯅꯤꯡꯗꯕ ꯑꯗꯨꯅ ꯍꯦꯜ ꯄꯝꯒꯤ ꯏꯁꯤꯡꯒꯨꯝꯕꯁꯦ ꯌꯥꯝ ꯂꯨꯕꯅꯤꯅ ꯍꯦꯜ ꯄꯝꯗꯒꯤ ꯁꯨꯅꯤꯡꯕ ꯁꯨꯕ

ꯍꯦꯜ ꯄꯝꯒꯤ ꯏꯁꯤꯡꯁꯤ ꯃꯈꯣꯏ ꯄꯨꯈ꯭ꯔꯤ ꯇꯧꯔꯗꯤ ꯑꯩꯈꯣꯏ ꯏꯪꯈꯣꯜ ꯑꯄꯤꯛꯄ ꯏꯪꯈꯣꯜꯗ ꯄꯨꯈ꯭ꯔꯤ ꯄꯨꯈ꯭ꯔꯤ ꯂꯩꯇꯕꯗꯨ ꯃꯐꯝ ꯄꯨꯈ꯭ꯔꯤꯃꯛ ꯇꯧꯔꯒꯗꯤ ꯃꯐꯝꯁꯦ ꯀꯜꯂꯦꯕ ꯑꯗꯨꯅ ꯍꯦꯜ ꯄꯝ ꯃꯐꯝ ꯑꯃꯗ ꯍꯨꯠꯂꯒꯗꯤ ꯍꯦꯜ ꯄꯝꯗꯨꯅ ꯃꯐꯝꯗꯨꯁꯨ ꯀꯟꯗꯦ ꯉꯁꯥꯏ ꯄꯨꯈ꯭ꯔꯤꯗꯨꯅ ꯃꯐꯝꯗꯨꯁꯨ ꯀꯟꯈ꯭ꯔꯦ ꯍꯦꯜ ꯄꯝꯗꯨꯗꯤ ꯃꯐꯝ ꯀꯟꯗ꯭ꯔꯦ ꯑꯗꯨꯅ ꯑꯌꯥꯝꯕꯅ ꯍꯧꯖꯤꯛꯇꯤ ꯃꯐꯝ ꯑꯌꯥꯝꯕꯗ ꯂꯣꯏꯅ ꯍꯦꯜ ꯄꯝ ꯍꯨꯠꯅꯔꯒ ꯈꯨꯡꯒꯪ ꯂꯩꯀꯥꯏ ꯂꯣꯏꯅ ꯄꯨꯟꯅ ꯊꯛꯅꯕ ꯏꯁꯤꯡ ꯃꯔꯥꯡ ꯀꯥꯏꯅ ꯐꯪꯍꯟꯕ ꯍꯦꯜ ꯄꯝ ꯍꯨꯠꯄꯒꯤ ꯀꯥꯟꯅꯕ ꯐꯪꯂꯦ